ꯑꯧ ꯍꯜꯂꯣ ꯑꯧ ꯅꯨꯡꯉꯥꯏꯔꯤ ꯎꯝ ꯍꯣꯏ ꯌꯥꯏꯌꯦ ꯕꯥꯏ ꯎꯝ ꯁꯤꯟꯁꯤꯅꯦ ꯌꯥꯏꯅꯦ ꯑꯩꯈꯣꯏꯁꯨ ꯀꯣꯏꯗꯕ ꯀꯨꯏꯔꯦꯅꯦ ꯍꯣꯏ ꯌꯥꯏ ꯑꯩꯈꯣꯏ ꯄꯨꯊꯣꯛꯀꯦ ꯎꯝ ꯒꯥꯔꯤ ꯑꯆꯧꯕ ꯑꯍꯨꯝ ꯄꯨꯔꯒ ꯂꯥꯛꯀꯦ ꯕꯥꯏ ꯑꯗꯨ ꯅꯣꯏꯗꯤ ꯆꯥꯛꯇꯤ ꯅꯣꯏ ꯅꯨꯄꯤ ꯈꯣꯏꯅ ꯊꯣꯡꯈ꯭ꯔꯣꯗ ꯑꯥ ꯑꯦꯡꯁꯥꯡꯗꯤ ꯑꯥ ꯃꯐꯝꯗ ꯑꯣꯏꯅ ꯊꯣꯡꯂꯁꯦ ꯑꯩꯈꯣꯏ ꯅꯨꯄꯥ ꯈꯣꯏꯅ ꯊꯣꯡꯒꯦ ꯎꯝ ꯑꯥꯁ ꯑꯩꯈꯣꯏꯗꯤ ꯑꯥ ꯑꯣꯛꯁꯥ ꯑꯣꯏꯅ ꯆꯥꯒꯦꯗ

ꯍꯣꯏ ꯍꯣꯏ ꯌꯥꯏ ꯑꯗꯨ ꯂꯨꯄꯥ ꯀꯌꯥ ꯀꯌꯥ ꯈꯥꯏꯒꯠꯅꯁꯦ ꯍꯥꯏꯕ꯭ꯔꯣ ꯑꯗꯨꯗꯤ ꯍꯣꯏ ꯌꯥꯅꯤ ꯎꯝ ꯑꯗꯨꯗꯤ ꯋꯥꯟ ꯊꯥꯎꯖꯟꯀꯣ

ꯍꯣꯏ ꯌꯥꯏ ꯃꯐꯝꯗ ꯑꯣꯏꯅ ꯎꯝ ꯑꯗꯨꯗꯤ ꯅꯣꯏ ꯃꯤ ꯃꯉꯥꯀꯣ ꯎꯝ ꯍꯣꯏ ꯑꯩꯈꯣꯏꯁꯨ ꯎꯝ ꯍꯣꯏ ꯑꯩꯈꯣꯏꯁꯨ ꯃꯤ ꯃꯉꯥ ꯂꯥꯛꯀꯦ ꯅꯨꯄꯥ ꯃꯉꯥ ꯑꯗꯨꯅ ꯐꯅꯤ ꯎꯝ ꯍꯣꯏ ꯕꯥꯏ ꯑꯗꯨꯗꯤ ꯎꯝ ꯎꯝ ꯍꯣꯏ ꯑꯗꯨꯗꯤ ꯎꯝ ꯐ꯭ꯔꯥꯏꯗꯦꯗ ꯊꯦꯡꯅꯔꯁꯦ ꯎꯝ ꯎꯝ ꯎꯝ